ꯑꯩꯈꯣꯏꯒꯤ ꯃꯅꯤꯄꯨꯔꯗ ꯂꯩꯕ ꯂꯥꯏꯅꯤꯡꯒꯤ ꯃꯐꯝ ꯈꯔ ꯑꯗꯨꯗꯤ ꯏꯁꯀꯣꯟ ꯁ꯭ꯔꯤ ꯁ꯭ꯔꯤ ꯔꯥꯙꯥꯀ꯭ꯔꯤꯁꯅ ꯀꯦꯟꯗ꯭ꯔ ꯇꯦꯝꯄꯜ ꯘꯔꯤ ꯏꯝꯐꯥꯜ ꯁ꯭ꯔꯤ ꯒꯣꯕꯤꯟꯗꯖꯤ ꯇꯦꯝꯄꯜ ꯄꯦꯂꯦꯁ ꯀꯝꯄꯥꯎꯟ ꯏꯝꯐꯥꯜ ꯄꯥꯈꯪꯕ ꯇꯦꯝꯄꯜ ꯀꯪꯂꯥ ꯏꯝꯐꯥꯜ ꯁ꯭ꯔꯤ ꯍꯅꯨꯃꯥꯟ ꯊꯥꯀꯨꯔ ꯇꯦꯝꯄꯜ ꯏꯝꯐꯥꯜ ꯋꯦꯁ ꯗꯤꯁꯇ꯭ꯔꯤꯛ ꯃꯅꯤꯄꯨꯔ ꯕꯦꯞꯇꯤꯁ ꯆꯔꯁ ꯆꯤꯡꯃꯩꯔꯣꯡ ꯏꯝꯐꯥꯜ ꯀꯦꯊꯤꯗ꯭ꯔꯦꯜ ꯆꯔꯁ ꯃꯟꯇ꯭ꯔꯤꯄꯨꯈ꯭ꯔꯤ ꯏꯝꯐꯥꯜ ꯃꯆꯤ ꯕꯦꯞꯇꯤꯁ ꯆꯔꯁ ꯇꯦꯡꯅꯧꯄꯜ ꯗꯤꯁꯇ꯭ꯔꯤꯛ ꯈꯨꯟꯕꯤ ꯕꯦꯞꯇꯤꯁ ꯆꯔꯁ ꯇꯦꯡꯅꯧꯄꯜ ꯗꯤꯁꯇ꯭ꯔꯤꯛ ꯖꯃꯥ ꯃꯁꯖꯤꯠ ꯏꯝꯐꯥꯜ ꯑꯟꯕꯛꯁꯤ ꯃꯁꯖꯤꯠ ꯊꯧꯕꯥꯜ ꯗꯔꯨꯜ ꯎꯂꯨꯝ ꯂꯤꯂꯣꯡ ꯃꯩꯄꯧ ꯕꯦꯞꯇꯤꯁ ꯆꯔꯁꯅꯤ